ꯑꯩꯉꯣꯟꯗ ꯃꯔꯁꯦꯜ ꯑꯥꯔꯠꯁꯀꯤ ꯇꯥꯛꯄꯤ ꯇꯝꯕꯤꯔꯛꯄ ꯑꯣꯖꯥꯁꯤꯡ ꯅꯠꯇ꯭ꯔꯒꯅ ꯑꯩꯅ ꯏꯟꯁꯄꯥꯌꯔ ꯇꯧꯈꯤꯕ ꯑꯩꯉꯣꯟꯗ ꯏꯟꯁꯄꯥꯌꯔ ꯇꯧꯕ ꯑꯩꯉꯣꯟꯗ ꯏꯟꯐ꯭ꯂꯨꯋꯦꯟꯁ ꯄꯤꯕꯤꯕ ꯑꯣꯖꯥꯁꯤꯡ ꯅꯠꯇ꯭ꯔꯒ ꯔꯣꯜ ꯃꯣꯗꯦꯜ ꯂꯩꯔꯒ ꯂꯩꯕ꯭ꯔꯥ ꯍꯥꯏꯔꯒꯗꯤ ꯇꯁꯦꯡꯅ ꯂꯩ ꯔꯣꯜ ꯃꯣꯗꯦꯜꯁꯦ ꯑꯩꯈꯣꯏꯅ ꯃꯔꯁꯦꯜ ꯑꯥꯔꯠꯀꯤ ꯂꯝꯗꯗꯤ ꯕ꯭ꯔꯨꯁ ꯂꯤꯁꯤꯅ ꯑꯊꯣꯏꯕꯅꯦꯅ ꯍꯥꯏꯅꯤꯡꯏ ꯑꯗꯨꯒ ꯑꯩꯕꯨ ꯈꯨꯠ ꯄꯥꯏꯗꯨꯅ ꯑꯗꯒꯤꯗꯤ ꯀꯔꯥꯏꯗ ꯀꯔꯤꯗ ꯁꯣꯏꯈꯤꯗꯒꯦ ꯍꯥꯏꯅ ꯑꯉꯥꯡ ꯄꯤꯁꯛ ꯄꯤꯛꯂꯤꯉꯩꯗꯒꯤ ꯃꯔꯁꯦꯜ ꯑꯥꯔꯠꯇ ꯇꯥꯛꯄꯤ ꯇꯝꯕꯤꯔꯛꯄ ꯑꯣꯖꯥꯁꯤꯡ ꯍꯥꯏꯔꯒꯗꯤ ꯃꯃꯤꯡ ꯑꯣꯏꯅ ꯄꯜꯂꯕꯗ ꯑꯣꯖꯥ ꯏꯕꯨꯡꯉꯣꯆꯧꯕꯥ ꯑꯗꯒꯗꯤ ꯑꯣꯖꯥ ꯇꯥꯂꯥ ꯃꯈꯣꯏ ꯑꯅꯤꯁꯤ ꯍꯥꯏꯅꯤꯡꯏ ꯍꯥꯏꯔꯤꯕ ꯃꯔꯁꯦꯜ ꯑꯥꯔꯠꯀꯤ ꯂꯝꯁꯦ ꯀꯔꯥꯇꯤꯅꯤ ꯃꯈꯣꯏ ꯑꯅꯤꯁꯦ ꯊꯣꯏꯗꯣꯛ ꯍꯦꯟꯗꯣꯛꯅ ꯀꯔꯥꯇꯤꯒꯤ ꯂꯝꯁꯤꯗꯗꯤ ꯇꯥꯛꯄꯤ ꯇꯝꯕꯤꯕꯗ ꯃꯇꯤꯛ ꯆꯥꯔꯕ ꯑꯣꯖꯥꯅꯤ ꯍꯥꯏꯅ ꯍꯥꯏꯅꯤꯡꯏ